ꯑꯩꯈꯣꯏꯅ ꯑꯩ ꯏꯁꯥꯅ ꯇꯝꯂꯤꯕ ꯁ꯭ꯀꯨꯜ ꯅꯠꯇ꯭ꯔꯒꯅ ꯂꯣꯏꯁꯪ ꯑꯁꯤꯅ ꯄꯦꯟꯇꯤꯡ ꯑꯁꯤꯕꯨ ꯆꯥꯎꯈꯠꯅꯅꯕ ꯇꯣꯉꯥꯟ ꯇꯣꯉꯥꯟꯕ ꯍꯤꯔꯝ ꯀꯌꯥꯗ ꯑꯩꯈꯣꯏꯅ ꯐꯣꯀꯁ ꯄꯤꯔꯒ ꯍꯣꯠꯅꯩ ꯍꯤꯔꯝꯁꯤꯡ ꯑꯗꯨꯗꯤ ꯀꯔꯤꯅꯣ ꯍꯥꯏꯕ ꯃꯇꯝꯗ ꯑꯩꯈꯣꯏꯅ ꯋꯤꯛꯂꯤꯒꯤ ꯊꯣꯛꯂꯤꯕ ꯇꯥꯏꯝ ꯇꯦꯕꯜꯁꯤꯡ ꯑꯁꯤꯒꯤ ꯃꯅꯨꯡꯗ ꯑꯩꯈꯣꯏꯅ ꯄꯦꯟꯇꯤꯡꯒꯤ ꯁꯞꯖꯦꯛ ꯑꯁꯤ ꯑꯩꯈꯣꯏꯅ ꯅꯨꯃꯤꯠ ꯍꯨꯝꯅꯤꯃꯨꯛ ꯍꯦꯟꯅ ꯑꯩꯈꯣꯏꯅ ꯇꯥꯏꯝ ꯇꯦꯕꯜꯗꯨꯗ ꯍꯥꯞꯄꯤꯕ ꯑꯗꯨꯗꯨꯒ ꯑꯩꯈꯣꯏꯅ ꯃꯔꯛ ꯃꯔꯛꯇ ꯑꯩꯈꯣꯏꯒꯤ ꯄꯦꯟꯇꯤꯡ ꯍꯥꯏꯕꯗꯤ ꯂꯥꯏ ꯌꯦꯛꯄ ꯄꯥꯝꯖꯔꯤꯕ ꯑꯉꯥꯡꯁꯤꯡ ꯑꯁꯤꯗ ꯑꯩꯈꯣꯏꯅ ꯀꯝꯄꯤꯇꯤꯁꯟꯅꯆꯤꯡꯕꯁꯤꯡ ꯁ꯭ꯀꯨꯜꯅ ꯁꯤꯟꯕꯤꯕ ꯄ꯭ꯔꯥꯏꯁ ꯀꯌꯥ ꯑꯃ ꯊꯝꯕꯤꯗꯅ ꯇꯧ ꯇꯥꯔꯒꯗꯤ ꯑꯉꯥꯡꯁꯤꯡꯗꯁꯨ ꯍꯦꯟꯅ ꯄꯦꯟꯇꯤꯡ ꯑꯁꯤ ꯑꯩꯈꯣꯏꯒꯤ ꯌꯦꯛꯅꯤꯡꯅꯕ ꯑꯃꯁꯨꯡ ꯇꯝꯅꯤꯡꯅꯕꯒꯤ ꯏꯍꯨꯜ ꯀꯌꯥ ꯑꯃ ꯐꯥꯎꯍꯜꯂꯤ ꯃꯔꯝ ꯑꯁꯤꯅ ꯍꯧꯖꯤꯛꯇꯤ ꯄꯦꯟꯇꯤꯡ ꯍꯥꯏꯔꯤꯕ ꯍꯤꯔꯝ ꯑꯁꯤ ꯇꯁꯦꯡꯅ ꯍꯥꯏꯔꯒꯗꯤ ꯌꯥꯝꯅ ꯆꯥꯎꯈꯠꯄ ꯍꯥꯏꯕꯗꯨ ꯑꯣꯏꯔꯦ ꯃꯥꯁꯇꯔ ꯂꯦꯕꯦꯜ ꯐꯥꯎꯕ ꯐꯥꯏꯟ ꯑꯔꯠꯁ ꯍꯥꯏꯔꯤꯕ ꯗꯤꯄꯥꯃꯦꯟ ꯑꯁꯤꯗ ꯄꯦꯟꯇꯤꯡ ꯍꯥꯏꯔꯤꯕ ꯑꯁꯤ ꯀꯔꯝꯅ ꯌꯦꯛꯀꯅꯤ ꯀꯔꯝꯅ ꯇꯝꯒꯅꯤ ꯑꯃꯁꯨꯡ ꯃꯥꯒꯤ ꯍꯤꯁꯇ꯭ꯔꯤꯅꯆꯤꯡꯕꯁꯤꯡ ꯐꯖꯅ ꯇꯝꯍꯜꯂꯛꯄꯅ ꯃꯔꯝ ꯑꯣꯏꯗꯨꯅ ꯄꯦꯟꯇꯤꯡ ꯍꯥꯏꯔꯤꯕ ꯕ ꯁꯞꯖꯦꯛ ꯑꯁꯤ ꯍꯧꯖꯤꯛꯇꯤ ꯌꯥꯝꯅ ꯈꯨꯃꯥꯡ ꯆꯥꯎꯁꯟꯕ ꯁꯞꯖꯦꯛ ꯑꯃ ꯑꯣꯏꯔꯦ ꯍꯥꯏꯅ ꯊꯝꯖꯒꯦ